ꯇꯥꯖꯩꯌꯦ

ꯑꯩ ꯍꯥꯏꯕꯗꯤ ꯉꯝꯖꯔꯣꯏ

ꯃꯥꯖꯦ ꯑꯗꯨꯝ ꯑꯦꯛꯖꯥꯝꯈꯛꯇ ꯅꯠꯇꯕꯤꯗ ꯑꯗꯨꯝ ꯍꯥꯟꯅꯒ ꯃꯥꯟꯅꯗꯕ ꯃꯑꯣꯡꯗ ꯇꯧꯈꯠꯂꯛꯑꯦꯕ ꯍꯧꯖꯤꯛꯀꯥꯟꯁꯦ ꯍꯥꯏꯗꯤ ꯆꯥꯛ ꯆꯥꯖꯦꯅ ꯍꯥꯏꯕꯀꯥꯟꯗ ꯍꯥꯟꯅꯗꯤ ꯍꯣꯏ ꯍꯣꯏ ꯍꯥꯏꯔꯝꯃꯦ ꯑꯗꯨꯝ ꯍꯦꯛ ꯀꯧꯕꯒ ꯑꯗꯨꯝ ꯂꯥꯛꯑꯝꯃꯦ ꯍꯧꯖꯤꯛꯇꯤ ꯑꯗꯨꯝ ꯏꯁꯧ ꯂꯥꯡꯕꯒ ꯈꯣꯠꯄꯒ ꯑꯗꯨꯝ ꯆꯥꯎ ꯍꯥꯏꯖꯨ ꯌꯥꯗꯕ ꯈꯣꯠꯇꯕ ꯁꯨꯃꯥꯏꯅ ꯑꯗꯨꯝ ꯇꯧꯕ ꯑꯉꯥꯡꯖꯦ ꯉꯥꯡꯅꯕ ꯑꯃ ꯏꯌꯥ ꯌꯥꯔꯛꯇ꯭ꯔꯕ ꯑꯗꯨꯗꯨꯒꯤꯅꯦ ꯀꯔꯤ ꯍꯥꯏꯕꯅꯣ ꯇꯥꯍꯧꯗ꯭ꯔꯦ ꯎꯝ ꯍꯧꯖꯤꯛ ꯃꯥꯒꯤ ꯐ꯭ꯔꯦꯟ ꯁꯥꯔꯀꯜꯁꯤꯡꯖꯦ ꯍꯥꯟꯅꯗꯤ ꯑꯉꯥꯡꯒꯩꯁꯨ ꯁꯥꯟꯅꯅꯤꯡꯉꯥꯏ ꯈꯣꯠꯅꯤꯡꯉꯥꯏ ꯂꯩꯔꯝꯃꯦꯕ ꯑꯗꯣ ꯍꯧꯖꯤꯛꯇꯤ ꯃꯣꯏꯒꯩꯁꯤꯁꯨ ꯕꯣꯔꯗꯤꯡꯗ ꯂꯣꯏꯅ ꯂꯩꯅꯈ꯭ꯔꯕ ꯃꯊꯟꯇ ꯉꯥꯏꯔꯕ ꯑꯗꯨꯅ ꯀꯩꯅꯣ ꯐꯣꯟꯗ ꯑꯗꯨꯝ ꯍꯧꯖꯤꯛꯇꯤ ꯐꯣꯟꯗ ꯑꯗꯨꯝ ꯐꯣꯟꯖꯦ ꯑꯗꯨꯝ ꯄꯥꯏꯔꯒ ꯑꯗꯨꯝ ꯅꯝꯃꯒ ꯑꯗꯨꯝ ꯁꯥꯟꯅꯔꯒꯦ ꯂꯩꯔꯗꯤ ꯉꯥꯡꯕ ꯁꯛꯄ ꯇꯥꯗꯦ ꯑꯗꯨꯝ ꯐꯣꯟꯖꯦ ꯑꯃ ꯄꯥꯎꯒ꯭ꯔꯗꯤ ꯌꯥꯔꯦꯅ ꯑꯗꯨꯝ ꯈꯟꯕꯗꯣ ꯆꯥꯛ ꯆꯥꯅꯤ ꯈꯣꯠꯅꯤꯖꯨ ꯈꯪꯗ꯭ꯔꯦ ꯑꯩꯈꯣꯏꯅ ꯉꯥꯡꯕꯗꯁꯨ ꯂꯩꯗ꯭ꯔꯦ

ꯐꯣꯟꯖꯦ ꯑꯗꯨꯝ ꯅꯣꯡ ꯍꯦꯛ ꯉꯥꯜꯂꯛꯄꯒ ꯍꯥꯏꯗꯤ ꯑꯩꯈꯣꯏꯖꯤꯖꯨ ꯊꯕꯛ ꯆꯠꯊꯣꯛꯄꯅꯤꯅ ꯃꯉꯣꯟꯗ ꯌꯦꯡꯖꯤꯟꯕꯒꯤ ꯀꯩꯅꯣꯁꯦ ꯂꯩꯇ꯭ꯔꯦꯕ ꯏꯔꯩ ꯑꯗꯨꯅ ꯑꯩꯈꯣꯏꯖꯨ ꯊꯕꯛ ꯐꯠ ꯐꯠ ꯆꯠꯄ ꯈꯣꯠꯄ ꯇꯧꯕꯅꯤꯅ ꯑꯗꯨꯝ ꯃꯥꯒꯤꯁꯨ ꯀꯩꯅꯣ ꯇꯧꯅꯕꯅ ꯐꯣꯟꯖꯦ ꯑꯌꯨꯛꯇꯒꯤ ꯑꯗꯨꯝ ꯄꯥꯏꯔꯦ ꯍꯥꯏ ꯇꯥꯔꯦ ꯑꯗꯨ ꯁ꯭ꯀꯨꯜ ꯆꯠꯂꯝꯗꯥꯏꯐꯥꯎ ꯄꯥꯏꯔꯦ ꯑꯗꯨꯒ ꯁ꯭ꯀꯨꯜ ꯆꯠꯂꯨꯔꯅꯤ ꯍꯜꯂꯛꯑꯒ ꯑꯗꯨꯃꯥꯏꯅ ꯑꯃꯨꯛ ꯐꯣꯟꯗ ꯑꯗꯨꯝ ꯇꯧ ꯂꯩꯔꯦ ꯂꯥꯏꯔꯤꯛꯇꯤ ꯄꯥꯎ ꯌꯥꯗ꯭ꯔꯦ ꯄꯨꯡꯁꯦ ꯆꯥꯎꯔꯥꯛꯅ ꯄꯨꯡ ꯇꯔꯦꯠꯀꯨꯝꯕ ꯑꯣꯏꯔꯝꯗꯧ ꯃꯥꯜꯂꯦ ꯑꯣ ꯍꯣꯏ ꯍꯣꯏ ꯊꯦꯡ ꯀ꯭ꯌꯨ